ꯍꯜꯂꯣ ꯑꯥ ꯑꯁꯤ ꯇꯦꯁ ꯁ꯭ꯇꯔꯤꯞ ꯄꯦꯔꯥꯗꯥꯏꯁꯗꯨ ꯅꯠꯇ꯭ꯔꯣ ꯑꯥ ꯀꯦꯛ ꯑꯣꯗꯔꯒꯤ ꯃꯇꯥꯡꯗ ꯑꯩ ꯈꯔ ꯍꯪꯒꯦꯅ ꯀꯣꯜ ꯇꯧꯕ ꯑꯥ ꯅꯣꯏꯒꯤꯁꯤ ꯉꯁꯤ ꯑꯣꯗꯔ ꯇꯧꯔꯗꯤ ꯀꯩꯗꯧꯉꯩ ꯂꯧꯕ ꯌꯥꯒꯦꯔꯥꯀꯣ ꯑꯥ ꯑꯗꯨ ꯅꯣꯏꯒꯤꯁꯦ ꯀꯦ ꯖꯤ ꯑꯃꯗ ꯀꯌꯥ ꯀꯌꯥꯅꯣ ꯑꯣ ꯑꯗꯨ ꯅꯣꯏꯒꯤꯁꯤ ꯍꯣꯝ ꯗꯦꯂꯤꯕ꯭ꯔꯤ ꯇꯧꯕꯤꯕ ꯌꯥꯒꯦꯔꯥꯀꯣ ꯑꯥ ꯑꯩꯁꯤ ꯀꯦꯛ ꯑꯣꯗꯔ ꯇꯧꯅꯤꯡꯕ ꯑꯅꯤ ꯚꯦꯅꯤꯜꯂꯥꯒꯤ ꯑꯃ ꯑꯗꯨꯒ ꯔꯦꯗ ꯖꯦꯜꯕꯤꯒꯤ ꯑꯃ ꯑꯣꯗꯔ ꯇꯧꯅꯤꯡꯕ ꯎꯝ ꯑꯗꯨꯒ ꯅꯣꯏ ꯌꯥꯔꯗꯤ ꯈꯔ ꯃꯇꯝꯗꯨ ꯍꯌꯦꯡ ꯄꯨꯡ ꯕꯥꯔꯣꯒꯤ ꯃꯃꯥꯡꯗ ꯄꯤꯕꯤꯕ ꯌꯥꯒꯦꯔꯥꯀꯣ ꯗꯤꯖꯥꯏꯟꯗꯤ ꯑꯗꯨꯝ ꯁꯤꯝꯄꯜ ꯁꯤꯝꯄꯜ ꯑꯣꯏꯅ ꯑꯗꯨꯝ ꯌꯥꯏ ꯍꯣꯏ ꯁꯤꯝꯄꯜ ꯑꯣꯏꯅ ꯇꯧꯔꯁꯨ ꯌꯥꯕꯅꯦ ꯎꯝ ꯑꯗꯨꯒ ꯀꯦ ꯖꯤꯗꯨ ꯔꯦꯗ ꯚꯦꯜꯕꯦꯠꯀꯤꯗꯨ ꯑꯩꯅ ꯀꯦ ꯖꯤ ꯑꯅꯤ ꯄꯥꯝꯕ ꯑꯗꯨꯒ ꯚꯦꯅꯤꯜꯂꯥꯒꯤꯗꯨꯅ ꯑꯗꯨꯝ ꯀꯦ ꯖꯤ ꯑꯃ ꯑꯣꯏꯔꯗꯤ ꯌꯥꯔꯅꯤ ꯎꯝ ꯑꯗꯨꯒ ꯅꯣꯏꯒꯤꯁꯦ ꯍꯣꯝ ꯗꯤꯂꯤꯕꯔꯤꯗꯨ ꯌꯥꯔꯗꯤ ꯅꯣꯏ ꯇꯧꯕꯤꯒꯦꯔꯥꯀꯣ ꯑꯗꯨ ꯍꯣꯝ ꯗꯦꯂꯤꯕꯔꯤꯁꯤ ꯑꯥ ꯍꯣꯏ ꯑꯩ ꯑꯦꯗ꯭ꯔꯦꯁꯇꯤ ꯑꯗꯨꯝ ꯊꯥꯕꯤꯒꯦ ꯑꯗꯨ ꯍꯣꯝ ꯗꯦꯂꯤꯕꯔꯤꯁꯤ ꯅꯣꯏ ꯀꯌꯥꯗꯤ ꯂꯧꯒꯦꯔꯥꯀꯣ ꯑꯥ ꯍꯣꯏ ꯑꯩꯗꯤ ꯁꯤ ꯀꯩꯅꯣ ꯅꯣꯏꯒꯤ ꯏꯁꯇꯣꯔꯒꯤ ꯑꯗꯨꯝ ꯃꯅꯥꯛꯇ ꯊꯥꯔꯇꯤ ꯃꯤꯅꯠꯁ ꯀꯨꯝꯕꯅꯦꯕ ꯑꯩꯒꯤ ꯌꯨꯝꯁꯦ ꯎꯝ ꯎꯝ ꯑꯍꯣꯏ ꯑꯗꯨ ꯑꯩ ꯑꯦꯗ꯭ꯔꯦꯁꯇꯤ ꯑꯗꯨꯝ ꯊꯥꯕꯤꯒꯦ ꯅꯣꯏ ꯑꯗꯨꯝ ꯌꯦꯡꯈ꯭ꯔꯣ ꯑꯗꯨ ꯑꯗꯨꯒ ꯀꯦꯛ ꯑꯗꯨ ꯍꯣꯏ ꯅꯣꯏꯅ ꯌꯥꯔꯗꯤ ꯀꯩꯅꯣ ꯕꯥꯔꯗ ꯗꯦꯒꯤꯅꯦꯕꯀꯣ ꯑꯗꯨꯅ ꯑꯅꯤꯃꯛ ꯀꯦꯛ ꯑꯅꯤꯃꯛꯁꯦ ꯃꯤ ꯑꯃꯒꯤꯅꯦꯕ ꯑꯗꯨꯅ ꯕꯥꯔꯗ ꯗꯦꯁꯤ ꯅꯣꯏ ꯗꯦ ꯃꯥꯒꯤ ꯏꯌꯥꯔꯇꯣ ꯑꯗꯨꯒ ꯃꯃꯤꯡꯗꯣ ꯏꯕꯤꯔꯣ ꯃꯥꯒꯤ ꯃꯤꯡꯁꯤꯅ ꯖꯣꯟꯅꯦ ꯍꯥꯏꯕ ꯑꯗꯨꯒ ꯏꯌꯥꯔꯇꯨꯗꯤ ꯁꯕꯦꯟꯇꯤꯟ ꯑꯣꯏꯔꯅꯤ ꯎꯝ ꯍꯣꯏ ꯆꯍꯤꯗꯨ ꯁꯕꯦꯟꯇꯤꯟ ꯑꯣꯏꯔꯅꯦꯕ

ꯑꯥ ꯍꯣꯏ ꯑꯅꯤꯃꯛ ꯑꯗꯨꯝ ꯑꯃꯅꯤꯅ ꯑꯗꯨꯝ ꯑꯥ ꯍꯣꯏ ꯑꯅꯤꯃꯛꯇꯣ ꯑꯗꯨꯝ ꯑꯃ ꯏꯕꯤꯌꯣ ꯎꯝ ꯑꯗꯨꯒ ꯄꯩꯁꯥꯗꯨꯗꯤ ꯑꯗꯨꯝ ꯑꯩ ꯑꯣꯟꯂꯥꯏꯟ ꯑꯣꯏꯅ ꯄꯦ ꯇꯧꯕꯤꯈ꯭ꯔꯒꯦ ꯖꯤ ꯄꯦꯗ ꯀꯥꯞꯄꯤꯈ꯭ꯔꯒꯦ ꯑꯥ ꯍꯣꯏ ꯍꯣꯏ ꯌꯥꯅꯤ ꯑꯗꯨꯁꯨ ꯎꯝ ꯍꯣꯏ ꯑꯗꯨꯗꯤ ꯌꯥꯝ ꯅꯨꯡꯉꯥꯏꯔꯦꯀꯣ ꯍꯣꯏ ꯍꯣꯏ ꯊꯝꯂꯒꯦ ꯑꯗꯨꯗꯤ